ꯚꯥꯔꯠꯇ ꯑꯣꯐꯤꯁꯦꯜ ꯑꯣꯏꯕ ꯂꯣꯟ ꯍꯥꯏꯔꯒꯗꯤ ꯍꯤꯟꯗꯤ ꯑꯗꯨꯒ ꯃꯅꯤꯄꯨꯔꯤ ꯍꯥꯏꯕꯗꯤ ꯃꯅꯤꯄꯨꯔꯁꯤꯅ ꯃꯅꯤꯄꯨꯔꯤ ꯂꯣꯟꯁꯤꯅ ꯃꯅꯤꯄꯨꯔꯗ ꯂꯩꯕ ꯃꯤꯁꯤꯡꯅ ꯂꯣꯜꯂꯦ ꯑꯗꯨꯕꯨ ꯍꯤꯟꯗꯤꯁꯦ ꯚꯥꯔꯠꯀꯤ ꯑꯣꯏꯅ ꯌꯥꯝ ꯀꯃꯟ ꯑꯣꯏꯕ ꯂꯣꯟꯅꯤ ꯁꯤ ꯃꯌꯥꯝꯅ ꯂꯣꯏ ꯂꯣꯜꯂꯦ ꯑꯗꯣ ꯃꯁꯥ ꯃꯁꯥꯒꯤ ꯁ꯭ꯇꯦꯠꯇ ꯂꯩꯖꯈ꯭ꯔꯒꯅ ꯃꯁꯥ ꯃꯁꯥꯒꯤ ꯇꯣꯉꯥꯟ ꯇꯣꯉꯥꯟꯕ ꯔꯤꯂꯤꯖꯟꯗꯨꯒꯤ ꯂꯣꯏꯅꯕ ꯂꯣꯟ ꯂꯣꯟꯅꯩ ꯑꯗꯣ ꯑꯄꯨꯟꯕ ꯑꯣꯏꯅ ꯀꯃꯟ ꯑꯣꯏꯕ ꯂꯣꯟ ꯍꯥꯏꯔꯒꯅ ꯍꯤꯟꯗꯤꯁꯦ ꯂꯣꯜꯂꯦ ꯑꯗꯨꯒ ꯃꯅꯤꯄꯨꯔꯒꯤ ꯑꯣꯏꯅꯗꯤ ꯃꯅꯤꯄꯨꯔꯤ ꯂꯣꯜꯂꯦ ꯍꯤꯟꯗꯤ ꯂꯣꯟꯕꯁꯨ ꯌꯥꯎꯌꯦ